ꯑꯩꯅ ꯅꯣꯡꯃꯗ ꯁꯤꯖꯤꯟꯅꯕꯁꯤꯡ ꯑꯗꯨꯗꯤ ꯋꯥꯠꯆꯞ ꯐꯦꯁꯕꯨꯛ ꯇ꯭ꯋꯤꯇꯔ ꯌꯨꯇꯨꯞ ꯑꯁꯤꯅꯆꯤꯡꯕꯅꯤ ꯋꯥꯠꯆꯞꯇꯒꯤ ꯑꯩꯅ ꯏꯃꯥꯟꯅꯕ ꯀꯌꯥꯒ ꯃꯦꯁꯦꯖ ꯊꯥꯅꯗꯨꯅ ꯚꯣꯏꯁ ꯚꯣꯏꯁ ꯀꯣꯜ ꯇꯧꯅꯕ ꯑꯃꯁꯨꯡ ꯁ꯭ꯀꯨꯜꯒꯤ ꯀꯣꯏꯁꯟ ꯑꯟꯁꯔ ꯏꯝꯄꯣꯔꯇꯦꯟ ꯀꯌꯥ ꯊꯥꯗꯣꯛ ꯊꯥꯖꯤꯟ ꯇꯧꯅꯗꯨꯅ ꯀꯥꯟꯅꯕ ꯀꯌꯥ ꯑꯃꯔꯣꯝꯁꯨ ꯂꯧꯏ ꯌꯨꯇꯨꯞꯇꯒꯤꯗꯤ ꯏ ꯄꯥꯎ